ꯅꯪꯒꯤ ꯗꯦꯂꯤꯕꯔꯤ ꯕꯣꯏꯁꯦ ꯃꯥꯒꯤ ꯄꯣꯠꯆꯩ ꯊꯤꯜꯂꯛꯄꯁꯤꯁꯨ ꯃꯇꯝ ꯆꯥꯅ ꯊꯤꯟꯕꯤꯔꯛꯇ꯭ꯔꯦ ꯑꯗꯨꯒꯤ ꯃꯊꯛꯇ ꯃꯥꯅ ꯊꯤꯂꯛꯏ ꯄꯣꯠꯁꯤꯁꯨ ꯑꯩꯅ ꯄꯥꯝꯕꯗꯁꯨ ꯑꯣꯏꯗ꯭ꯔꯦ ꯑꯗꯨ ꯍꯥꯏꯔꯨꯔꯒ ꯃꯥꯅ ꯈꯔ ꯑꯃꯨꯛꯇ ꯑꯦꯗꯖꯁꯠ ꯇꯧꯕꯤꯎ ꯍꯥꯏꯕꯗꯁꯨ ꯃꯥꯅ ꯐꯖꯅ ꯄꯥꯎꯈꯨꯝꯁꯨ ꯄꯤꯗ꯭ꯔꯦ ꯑꯗꯨꯒ ꯑꯩꯗꯤ ꯅꯪꯒꯤ ꯀꯁꯇꯝ ꯀꯁꯇꯃꯔ ꯑꯣꯏꯕꯁꯨ ꯌꯥꯝꯅ ꯐꯖꯅ ꯁꯥꯡꯅꯁꯨ ꯑꯣꯏꯔꯦ ꯑꯗꯨꯒ ꯑꯩꯒꯤ ꯁꯨꯃꯥꯏꯅ ꯃꯥꯅ ꯐꯖꯅ ꯔꯦꯁꯄꯣꯟꯁ ꯇꯧꯔꯛꯇꯕꯁꯦ ꯌꯥꯝꯅ ꯅꯨꯡꯉꯥꯏꯇꯦ ꯑꯗꯨꯒ ꯅꯪ ꯑꯁꯨꯃꯥꯏꯅ ꯃꯥꯒꯤ ꯔꯦꯁꯄꯣꯟꯁꯦ ꯐꯖꯗꯕ ꯑꯣꯏꯔꯕꯗꯤ ꯅꯦꯛꯁ ꯇꯥꯏꯝꯗꯁꯨ ꯅꯪꯒꯤ ꯄꯣꯠ ꯁꯤꯠꯄꯗꯁꯨ ꯋꯥꯔꯛꯀꯅꯤ ꯑꯩꯈꯣꯏꯁꯨ ꯑꯩꯈꯣꯏꯒꯤ ꯈꯪꯅꯕ ꯃꯤ ꯃꯌꯥꯝ ꯑꯃ ꯂꯩꯕꯅꯦ ꯑꯗꯨꯗ ꯑꯩꯈꯣꯏꯅ ꯑꯦ ꯃꯈꯣꯏ ꯑꯗꯨ ꯊꯤꯂꯛꯄ ꯃꯇꯝꯗ ꯁꯨꯃꯥꯏꯅ ꯔꯦꯁꯄꯣꯟ ꯐꯖꯗꯦ ꯑꯩꯒꯤ ꯄꯣꯠꯇꯨꯁꯨ ꯁꯦꯐ ꯑꯣꯏꯗꯦ ꯍꯥꯏꯕ ꯃꯇꯝꯗ ꯃꯤꯅ ꯅꯪꯒꯤ ꯍꯣꯇꯦꯜꯁꯤ ꯁꯤꯁꯨ ꯐꯖꯅ ꯃꯤꯅ ꯆꯪꯕꯁꯨ ꯑꯣꯏꯔꯔꯣꯏ ꯀꯟꯖꯨꯃꯔꯁꯨ ꯐꯪꯕ ꯋꯥꯒꯅꯤ ꯑꯗꯨꯅ ꯌꯥꯔꯒꯗꯤ ꯅꯪꯒꯤ ꯗꯦꯂꯤꯕꯔꯤ ꯕꯣꯏꯁꯤꯁꯨ ꯐꯖꯅ ꯍꯥꯏꯕꯤꯎ ꯑꯗꯨꯒ ꯄꯣꯠꯇꯣ ꯊꯤꯟꯗ꯭ꯔꯤꯉꯩꯗ ꯆꯦꯛꯀꯨꯝꯕꯁꯨ ꯑꯝꯇ ꯇꯧꯊꯣꯛꯄꯤꯎ ꯑꯗꯨꯒ ꯆꯨꯝꯕ꯭ꯔ ꯆꯨꯝꯗꯕ꯭ꯔ ꯑꯣꯔꯗꯔ ꯇꯧꯕꯗꯣ ꯑꯗꯨꯒꯨꯝꯕꯁꯨ ꯐꯖꯅ ꯍꯥꯏꯕꯤꯎ ꯉꯁꯤꯒꯤ ꯑꯩꯒꯤ ꯑꯣꯔꯗꯔꯗ ꯄꯣꯔꯛꯄ ꯄꯣꯠꯁꯦ ꯑꯌꯥꯝꯕꯅ ꯆꯥꯅꯕ ꯑꯣꯏꯕ ꯃꯔꯝꯅ ꯂꯣꯏꯅꯃꯛ ꯑꯀꯥꯏ ꯑꯇꯣꯏꯁꯨ ꯊꯣꯛꯑꯦ ꯑꯁꯤꯒꯨꯝꯕ ꯑꯀꯥꯏ ꯑꯇꯣꯏꯁꯦ ꯊꯣꯛ ꯊꯣꯛꯄꯁꯦ ꯅꯨꯉꯥꯏꯇꯦ ꯍꯥꯏꯕꯒꯤ ꯗꯃꯛꯇ ꯃꯥꯅ ꯁꯤ ꯈꯔ ꯍꯟꯕꯤꯎ ꯈꯔ ꯍꯥꯏꯕꯤꯎ ꯍꯥꯏꯕ ꯃꯇꯝꯗꯁꯨ ꯃꯥꯅ ꯀꯩꯁꯨ ꯑꯗꯨꯒꯤ ꯔꯦꯁꯄꯣꯟꯁꯇꯨ ꯌꯥꯝ ꯐꯖꯗꯅ ꯄꯤꯔꯛꯑꯦ ꯑꯗꯨꯅ ꯌꯥꯔꯒꯗꯤ ꯄ꯭ꯂꯤꯖ ꯅꯦꯛꯁ ꯇꯥꯏꯝꯗꯗꯤ ꯑꯁꯨꯃꯥꯏꯅ ꯗꯦꯂꯤꯕꯔꯤ ꯇꯧꯗ꯭ꯔꯤꯉꯩ ꯃꯇꯝꯗ ꯆꯦꯛ ꯍꯥꯟꯅ ꯇꯧꯊꯣꯛꯄꯤꯎ ꯑꯗꯨꯒ ꯄꯤꯕꯤꯔꯛꯑꯣ ꯑꯗꯨꯒ ꯃꯈꯣꯏ ꯃꯈꯣꯏꯗꯁꯨ ꯈꯔ ꯑꯗꯨꯝ ꯀ꯭ꯂꯥꯁꯀꯨꯝꯕꯁꯨ ꯑꯗꯨꯝ ꯇꯥꯛꯄꯤꯎ ꯑꯦꯗꯚꯥꯏꯁꯀꯨꯝꯕꯁꯨ ꯄꯤꯕꯤꯔꯦ ꯍꯥꯏꯔꯒ ꯃꯥꯉꯣꯟꯗꯁꯨ ꯐꯖꯅ ꯅꯦꯛꯁ ꯇꯥꯏꯝꯗꯗꯤ ꯃꯤꯒꯤ ꯄꯣꯠ ꯊꯤꯟꯕ ꯆꯠꯄ ꯃꯇꯝꯁꯨ ꯐꯖꯅ ꯊꯤꯟꯕ ꯌꯥꯅꯕꯒꯤ ꯈꯔ ꯁꯤꯟꯕꯤꯎ